ꯌꯦꯟ ꯉꯥꯅꯨ ꯖꯄꯥꯅꯤꯁ ꯀꯣꯏꯜ ꯇꯔꯀꯤ ꯑꯁꯤꯒꯨꯝꯕꯁꯨ ꯂꯩꯔꯦ ꯍꯨꯖꯤꯛꯁꯦ ꯇꯔꯀꯤ ꯒ ꯖꯄꯥꯅꯤꯁ ꯀꯣꯏꯜ ꯑꯁꯤꯁꯦ ꯍꯥꯟꯅꯗꯤ ꯂꯩꯔꯝꯗꯦ ꯑꯗꯨ ꯍꯧꯖꯤꯛꯇꯤ ꯂꯩꯈ꯭ꯔꯦ ꯂꯩꯕꯒꯤ ꯀꯔꯝ ꯍꯥꯏꯅ ꯃꯈꯣꯏꯁꯦ ꯌꯦꯡꯁꯤꯜꯂꯒ ꯊꯝꯒꯦ ꯍꯥꯏꯔꯕꯗꯤ ꯐꯖꯅ ꯃꯥꯒꯤ ꯃꯥꯒꯤ ꯃꯐꯝꯁꯦ ꯂꯨꯅ ꯅꯥꯟꯅ ꯊꯝꯂꯒ ꯃꯈꯣꯏꯒꯤ ꯆꯤꯟꯖꯥꯛꯁꯦ ꯃꯇꯝ ꯆꯥꯡ ꯅꯥꯏꯅ ꯄꯤꯊꯣꯛꯀꯗꯕꯅꯤ ꯃꯈꯣꯏꯒꯤ ꯆꯤꯟꯖꯥꯛꯁꯦ ꯆꯥꯡ ꯅꯥꯏꯅ ꯄꯤꯔꯕꯗꯤ ꯃꯈꯣꯏꯁꯨ ꯊꯨꯅ ꯆꯥꯎꯈꯠꯂꯛꯀꯅꯤ ꯑꯗꯨꯒ ꯌꯦꯔꯨꯝꯒꯨꯝꯕ ꯑꯗꯨꯒꯨꯝꯕꯁꯨ ꯊꯨꯅ ꯀꯣꯛꯄ ꯌꯥꯏ ꯑꯗꯨ ꯃꯌꯥꯝ ꯑꯗꯨꯃꯥꯏꯅ ꯂꯨꯅ ꯅꯥꯟꯅ ꯊꯝꯂꯨꯔꯒ ꯆꯤꯟꯖꯥꯛꯁꯦ ꯐꯖꯅ ꯃꯇꯝ ꯆꯥꯡ ꯅꯥꯏꯅ ꯄꯤꯔꯕꯗꯤ

ꯃꯌꯥꯝ ꯌꯦꯔꯨꯝꯁꯦ ꯃꯌꯥꯝ ꯃꯇꯝ ꯆꯥꯡ ꯅꯥꯏ ꯅꯥꯏꯅ ꯄꯤꯔꯛꯀꯅꯤ ꯑꯗꯨꯒ ꯃꯈꯣꯏꯒꯤ ꯆꯤꯟꯖꯥꯛꯁꯨ ꯐꯖꯅ ꯆꯥꯔꯕꯗꯤ ꯊꯨꯅ ꯊꯨꯅ ꯃꯆꯥꯁꯤꯡꯁꯤꯁꯨ ꯆꯥꯎꯈꯠꯂꯛꯀꯅꯤ ꯑꯗꯨꯒꯤ ꯐꯖꯅ ꯁꯦꯟ ꯊꯣꯛꯄ ꯊꯝꯅꯤꯡꯉꯥꯏ ꯍꯣꯠꯅꯖꯒꯦ